ꯑꯩꯒꯤ ꯑꯈꯟꯅꯕ ꯆꯤꯡꯕ ꯈꯨꯠ ꯁꯥ ꯍꯥꯏꯕꯁꯤꯡ ꯍꯥꯏꯔꯒꯗꯤ ꯑꯩ ꯒꯥꯔꯗꯦꯅꯤꯡ ꯇꯧꯕ ꯇꯧꯕꯁꯦ ꯄꯥꯝꯖꯩ ꯑꯗꯨꯒ ꯀꯤꯠꯆꯟ ꯒꯥꯔꯗꯦꯅꯤꯡꯅ ꯍꯦꯟꯅ ꯄꯥꯝꯖꯩ ꯀꯤꯠꯆꯟ ꯒꯥꯔꯗꯦꯅꯤꯡꯁꯦ ꯑꯩ ꯌꯥꯝꯅ ꯀꯟꯅꯁꯨ ꯍꯣꯠꯅꯔꯒ ꯐꯖꯅꯁꯨ ꯁꯦꯝꯒꯠ ꯁꯥꯒꯠꯂꯒ ꯐꯖꯕ ꯃꯑꯣꯡꯗ ꯁꯦꯝ ꯁꯥꯗꯨꯅꯁꯨ ꯊꯝꯃꯦ ꯃꯈꯣꯏꯁꯤꯡ ꯑꯁꯤ ꯁꯦꯝꯒꯠꯅꯕ ꯍꯣꯠꯅꯕꯗ ꯌꯥꯝꯅ ꯁꯨꯝ ꯃꯇꯝꯕꯨꯗꯤ ꯈꯔꯕꯨꯗꯤ ꯆꯪꯉꯦ ꯑꯗꯨ ꯍꯧꯖꯤꯛꯄꯨꯗꯤ ꯃꯈꯣꯏꯁꯤꯡ ꯑꯗꯨꯅ ꯆꯥꯎꯈꯠꯂꯛꯑꯕ ꯃꯇꯝꯗ ꯐꯖꯕ ꯎꯔꯒ ꯑꯋꯥꯕꯁꯤꯡ ꯑꯗꯨ ꯂꯣꯏꯅ ꯍꯟꯗꯣꯛꯈ꯭ꯔꯦ